ꯃꯅꯤꯄꯨꯔꯒꯤ ꯁ꯭ꯀꯨꯜꯁꯤꯡꯗ ꯂꯥꯏꯔꯤꯛ ꯂꯥꯏꯁꯨ ꯇꯝꯕꯒꯤ ꯃꯑꯣꯡ ꯃꯇꯧ ꯑꯗꯒꯤ ꯀꯟꯁꯇ꯭ꯔꯛꯁꯟ ꯏꯟꯐ꯭ꯔꯥꯁ꯭ꯇ꯭ꯔꯛꯆꯔ ꯍꯥꯏ ꯇꯥꯔꯦꯀꯣ ꯑꯁꯤ ꯃꯄꯥꯜ ꯂꯝꯒ ꯌꯥꯡꯅꯔꯨꯔꯒꯗꯤ ꯌꯥꯝꯅ ꯈꯔ ꯁꯣꯊꯔꯦ ꯑꯩꯈꯣꯏꯒꯤ ꯃꯩ ꯃꯅꯤꯄꯨꯔꯒꯤ ꯁ꯭ꯀꯨꯜꯁꯤꯡꯗ ꯌꯥ ꯁꯝꯅ ꯍꯥꯏꯔꯕꯗ ꯒꯣꯔꯃꯦꯟ ꯁ꯭ꯀꯨꯜꯁꯤꯡꯗ ꯑꯩꯈꯣꯏꯒꯤ ꯀꯟꯁꯇ꯭ꯔꯛꯁꯟ ꯇꯧꯔꯤꯕ ꯁ꯭ꯀꯨꯜꯒꯤ ꯀꯥ ꯁ꯭ꯀꯨꯜꯒꯤ ꯑꯉꯥꯡꯁꯤꯡꯒꯤ ꯀ꯭ꯂꯥꯁꯀꯤ ꯀ꯭ꯂꯥꯁꯁꯤꯡꯁꯦ ꯌꯥꯝꯅ ꯐꯖꯅ ꯁꯦꯝꯖꯤꯟꯕꯤꯗꯕ ꯑꯗꯒꯤ ꯇꯣꯏꯂꯦꯠ ꯕꯥꯊꯔꯨꯝ ꯅꯨꯡꯉꯥꯏꯇꯕ ꯑꯗꯨꯒ ꯂꯥꯏꯔꯤꯛ ꯂꯥꯏꯁꯨ ꯇꯝꯕꯗ ꯂꯥꯏꯕ꯭ꯔꯦꯔꯤ ꯂꯩꯇꯕ ꯂꯥꯏꯔꯤꯛ ꯄꯥꯐꯝ ꯖꯨꯒꯣꯠ ꯆꯥꯗꯕ ꯀꯌꯥ ꯑꯃ ꯂꯩ ꯈꯔ ꯍꯦꯟꯅ ꯁꯣꯊꯔꯦ ꯄ꯭ꯔꯥꯏꯕꯦꯠ ꯁ꯭ꯀꯨꯜꯒ ꯌꯦꯡꯅꯔꯨꯔꯒꯗꯤ ꯌꯥꯝꯅ ꯍꯦꯟꯅ ꯁꯣꯊꯔꯦ ꯄ꯭ꯔꯥꯏꯕꯦꯠ ꯁ꯭ꯀꯨꯜꯗꯗꯤ ꯌꯥꯝꯅ ꯐꯖꯅ ꯑꯗꯨꯝ ꯃꯦꯟꯇꯦꯟ ꯇꯧꯏ ꯄꯩꯁꯥ ꯆꯪꯏ ꯑꯗꯨꯒ ꯒꯣꯔꯃꯦꯟ ꯁ꯭ꯀꯨꯜꯗꯗꯤ ꯌꯥꯝꯅ ꯍꯦꯟꯅ ꯄꯩꯁꯥꯁꯨ ꯊꯥꯗꯕꯤꯗꯕꯅꯅꯤ ꯈꯪꯗꯦ ꯑꯩꯈꯣꯏꯒꯤ ꯁ꯭ꯀꯤꯝꯁꯤꯡꯗꯣ ꯁꯤꯖꯤꯟꯅꯕꯤꯗꯕꯅꯅꯤ ꯈꯪꯗꯦ ꯁ꯭ꯀꯨꯜꯁꯤꯡꯁꯦ ꯌꯥꯝꯅ ꯊꯤꯅ ꯁꯣꯠꯊꯩ ꯑꯉꯥꯡꯁꯤꯡꯁꯨ ꯋꯥꯠꯂꯦ